ꯇ꯭ꯔꯥꯟꯁꯄꯣꯔꯇꯦꯁꯟ ꯍꯥꯏꯕꯗꯤ ꯃꯐꯝ ꯑꯃꯗꯒꯤꯅ ꯃꯐꯝ ꯑꯃꯗ ꯆꯠꯄꯁꯤꯕꯨ ꯇ꯭ꯔꯥꯟꯁꯄꯣꯔꯇꯦꯁꯟ ꯀꯧꯕꯅꯤ ꯑꯗꯨꯒ ꯇ꯭ꯔꯥꯟꯄꯣꯔꯇꯦꯁꯟ ꯍꯥꯏꯕꯁꯦ ꯃꯤꯑꯣꯏꯕ ꯑꯃꯒꯤ ꯄꯨꯟꯁꯤꯗ ꯁꯨꯛꯇꯧ ꯇꯧꯗ꯭ꯔꯕ ꯌꯥꯗ꯭ꯔꯕ ꯄꯣꯠ ꯑꯃꯅꯤ ꯃꯤꯑꯣꯏꯕ ꯑꯃ ꯑꯣꯏꯅ ꯄꯣꯛꯂꯗꯤ ꯃꯐꯝ ꯑꯃꯗꯒꯤꯅ ꯃꯐꯝ ꯑꯃ ꯐꯥꯎꯕ ꯆꯠꯄ ꯍꯥꯏꯕꯁꯦ ꯃꯁꯥꯅ ꯇꯥꯔꯕꯅꯤ ꯑꯗꯨꯒ ꯇ꯭ꯔꯥꯟꯁꯄꯣꯔꯇꯦꯁꯟ ꯍꯥꯏꯅ ꯇ꯭ꯔꯥꯟꯁꯄꯣꯔꯇꯦꯁꯟ ꯍꯥꯏꯕ ꯂꯥꯛꯄ ꯃꯇꯝꯁꯤꯗ ꯇ꯭ꯔꯥꯟꯁꯄꯣꯔꯇꯦꯁꯟ ꯇꯧꯅꯕ ꯄꯣꯠ ꯑꯃꯁꯨ ꯗꯔꯀꯥꯔ ꯑꯣꯏ ꯍꯥꯏꯕꯗꯤ ꯒꯥꯔꯤ ꯅꯠꯇ꯭ꯔꯁꯨ ꯑꯩꯈꯣꯏ ꯖꯍꯥꯖ ꯑꯃꯁꯨ ꯑꯇꯣꯞ ꯑꯇꯣꯞꯄ ꯇ꯭ꯔꯥꯟꯁꯄꯣꯔꯇꯦꯁꯟꯒꯤ ꯂꯝꯕꯤ ꯃꯌꯥꯝ ꯂꯩꯌꯦ ꯑꯗꯨꯒ ꯏꯁꯤꯡꯗ ꯆꯠꯄꯁꯨ ꯇ꯭ꯔꯥꯟꯁꯄꯣꯔꯇꯦꯁꯟ ꯀꯧꯋꯦ ꯑꯗꯨꯒ ꯀꯪꯐꯥꯜꯗ ꯂꯝ ꯂꯝꯕꯤꯗ ꯁꯨꯃ ꯆꯠꯄꯁꯨ ꯇ꯭ꯔꯥꯟꯁꯄꯣꯔꯇꯦꯁꯟ ꯀꯧꯋꯦ ꯑꯗꯨꯒ ꯇ꯭ꯔꯥꯟꯁꯄꯣꯔꯇꯦꯁꯟ ꯍꯥꯏꯕꯁꯤꯒꯤ ꯑꯩꯈꯣꯏꯅ ꯇ꯭ꯔꯥꯟꯁꯄꯣꯔꯇꯦꯁꯟꯕꯨ ꯃꯇꯦꯡ ꯄꯥꯡꯕꯤꯕ ꯍꯥꯏꯕꯁꯦ ꯒꯥꯔꯤꯗ ꯆꯠꯄ ꯁꯤꯅꯅꯦ ꯒꯥꯔꯤꯁꯤꯅ ꯑꯩꯈꯣꯏꯒꯤꯗꯃꯛ ꯃꯇꯦꯡ ꯌꯥꯝ ꯄꯥꯡꯕꯤ ꯑꯗꯨꯒ ꯒꯥꯔꯤꯒꯤ ꯀꯥꯟꯅꯕ ꯍꯥꯏꯕꯁꯤꯅ ꯀꯔꯤꯅꯣ ꯍꯥꯏꯔꯒ ꯑꯩꯈꯣꯏꯅ ꯄꯣꯠ ꯑꯔꯨꯝꯕ ꯑꯃ ꯄꯨꯔꯣ ꯑꯩꯈꯣꯏꯅ ꯈꯣꯡꯅ ꯈꯣꯡꯅ ꯄꯨꯔ ꯆꯠꯄꯗꯤ ꯉꯝꯃꯣꯏ ꯑꯗꯨꯕꯨ ꯑꯩꯈꯣꯏꯒꯤꯗꯃꯛ ꯇ꯭ꯔꯥꯟꯁꯄꯣꯔꯇꯦꯁꯟꯒꯤꯗꯃꯛ ꯒꯥꯔꯤꯒꯨꯝꯕ ꯂꯩꯔꯦ ꯑꯗꯨꯒ ꯑꯇꯣꯞ ꯇꯣꯞꯄ ꯃꯌꯥꯝ ꯂꯩꯔꯦ ꯑꯗꯨꯒ ꯑꯩꯈꯣꯏꯅ ꯃꯐꯝ ꯑꯃꯗꯒꯤꯅ ꯃꯐꯝ ꯑꯃ ꯐꯥꯎꯕ ꯆꯠꯄ ꯆꯠꯀꯦ ꯍꯥꯏꯕ ꯃꯇꯝꯗ ꯑꯩꯈꯣꯏꯅ ꯌꯥꯝꯅ ꯗꯔꯀꯥꯔ ꯑꯣꯏꯕ ꯍꯥꯏꯕꯁꯦ ꯇ꯭ꯔꯥꯟꯁꯄꯣꯔꯇꯦꯁꯟ ꯒꯥꯔꯤꯒꯨꯝꯕ ꯑꯗꯨꯒ ꯊꯥꯞꯅ ꯆꯠꯀꯦ ꯍꯥꯏꯕꯀꯥꯟꯗꯗꯤ ꯄ꯭ꯂꯦꯟꯒꯨꯝꯕ ꯍꯥꯏꯕꯁꯦ ꯑꯩꯈꯣꯏꯒꯤ ꯇ꯭ꯔꯥꯟꯁꯄꯣꯔꯇꯦꯁꯟꯗ ꯌꯥꯝꯅ ꯗꯔꯀꯥꯔ ꯑꯣꯏꯕꯅꯤ ꯑꯗꯨꯒ ꯃꯐꯝ ꯑꯃꯗꯒꯤꯅ ꯑꯃ ꯆꯠꯄ ꯍꯥꯏꯕꯁꯦ ꯄꯩꯁꯥꯁꯨ ꯇꯤꯡꯉꯤ ꯑꯗꯨꯒ ꯄꯩꯁꯥꯁꯨ ꯍꯣꯏ ꯄꯩꯁꯥꯁꯨ ꯇꯤꯡꯐꯝ ꯊꯣꯛꯑꯦ ꯍꯥꯏꯕꯗꯤ ꯑꯩꯈꯣꯏ ꯇ꯭ꯔꯥꯟꯁꯄꯣꯔꯇꯦꯁꯟ ꯍꯥꯏꯕꯁꯦ ꯑꯋꯥꯕ ꯊꯕꯛꯅꯤ ꯌꯥꯝꯅ ꯋꯥꯕ ꯊꯕꯛꯅꯤ ꯇ꯭ꯔꯥꯟꯁꯄꯣꯔꯇꯦꯁꯟꯁꯤꯅ ꯃꯤ ꯑꯃꯒꯤ ꯄꯨꯟꯁꯤꯗ ꯃꯤ ꯑꯃꯒꯤ ꯄꯨꯟꯁꯤꯗ ꯆꯠꯊꯣꯛ ꯆꯠꯁꯤꯟ ꯍꯥꯏꯕꯁꯦ ꯁꯣꯏꯗꯅꯃꯛꯀꯤ ꯑꯗꯨꯝ ꯂꯥꯛꯑꯒꯗꯧꯕ ꯄꯣꯠꯅꯦ ꯑꯗꯨꯒ ꯇ꯭ꯔꯥꯟꯁꯄꯣꯔꯇꯦꯁꯟꯒꯤ ꯇ꯭ꯔꯥꯟꯁꯄꯣꯔꯇꯦꯁꯟꯁꯦ ꯑꯩꯈꯣꯏꯒꯤ ꯄꯨꯟꯁꯤꯗ ꯁꯣꯏꯗꯕꯤꯗ ꯂꯥꯛꯀꯗꯧꯕ ꯂꯥꯛꯀꯗꯧꯕ ꯄꯣꯠ ꯑꯃꯅꯦ ꯑꯗꯨꯒ ꯑꯩꯈꯣꯏꯒꯤ ꯄꯣꯠ ꯑꯔꯨꯝꯕ ꯑꯃ ꯄꯨꯕ ꯉꯝꯗꯕ ꯑꯣꯏꯔꯣ ꯑꯗꯨꯒ ꯅꯠꯇ꯭ꯔꯁꯨ ꯑꯩꯈꯣꯏ ꯅꯥꯔꯒ ꯆꯠꯄ ꯉꯝꯗꯕ ꯑꯣꯏꯔꯣ ꯑꯗꯨꯒ ꯑꯇꯣꯞ ꯑꯇꯣꯞꯄ ꯀꯌꯥꯁꯨ ꯂꯩꯔꯦ ꯑꯦꯕ꯭ꯔꯤꯊꯤꯡ ꯑꯗꯨꯒ ꯑꯩꯈꯣꯏꯅ ꯂꯝ ꯊꯥꯞꯄꯗ ꯆꯠꯀꯗꯧꯕ ꯑꯣꯏꯔꯣ ꯑꯗꯨꯁꯤꯡꯁꯦ ꯃꯌꯥꯝ ꯒꯥꯔꯤꯅ ꯇꯧꯕꯤꯔꯛꯀꯗꯧꯔꯤꯕꯅꯦ ꯑꯗꯨ ꯑꯩꯈꯣꯏꯅ ꯇ꯭ꯔꯥꯟꯁꯄꯣꯔꯇꯦꯁꯟꯁꯦ ꯂꯩꯇꯕ ꯃꯇꯝꯗ ꯑꯩꯈꯣꯏꯁꯦ ꯒꯥꯔꯤꯒꯨꯝꯕꯁꯦ ꯂꯩꯇꯕ ꯃꯇꯝꯗ ꯑꯩꯈꯣꯏꯁꯦ ꯈꯣꯡꯅ ꯋꯥꯅ ꯆꯠꯄ ꯃꯇꯝꯁꯨ ꯂꯥꯛꯑꯦ ꯑꯗꯨꯒ ꯇ꯭ꯔꯥꯟꯁꯄꯣꯔꯇꯦꯁꯟꯒꯤꯗꯃꯛ ꯒꯥꯔꯤꯁꯦ ꯈ꯭ꯋꯥꯏꯗꯒꯤ ꯃꯔꯨꯑꯣꯏꯕ ꯄꯣꯠꯅꯦ ꯍꯥꯏꯕꯁꯦ ꯍꯥꯏꯅꯤꯡꯉꯤ ꯑꯗꯨꯒ ꯑꯩꯈꯣꯏꯒꯤ ꯄꯨꯟꯁꯤꯗ ꯑꯩꯈꯣꯏꯒꯤ ꯑꯩꯈꯣꯏꯅ ꯑꯦꯕ꯭ꯔꯤꯗꯦ ꯗꯦ ꯇꯨ ꯗꯦ ꯂꯥꯏꯐꯇ ꯅꯨꯡꯇꯤꯒꯤ ꯆꯠꯇ꯭ꯔꯁꯨ ꯃꯇꯝ ꯑꯃ ꯅꯠꯇ꯭ꯔꯒ ꯃꯇꯝ ꯑꯃꯗꯤ ꯁꯣꯏꯗꯕꯤꯗ ꯃꯤ ꯑꯃꯅ ꯍꯤꯡꯉꯗꯤ ꯆꯠꯊꯣꯛ ꯆꯠꯁꯤꯟ ꯍꯥꯏꯕꯁꯦ ꯁꯣꯏꯗꯅ ꯁꯣꯏꯗꯅ ꯇꯧꯒꯗꯧꯕ ꯇꯧꯒꯗꯧꯕ ꯊꯕꯛ ꯑꯃꯅꯤ ꯍꯥꯏꯕꯁꯦ ꯑꯩ ꯍꯥꯏꯅꯤꯡꯉꯤ